ꯍꯜꯂꯣ ꯑꯥ ꯀꯩꯅꯣꯝꯇ ꯍꯪꯖꯒꯦ ꯑꯥ ꯀꯩꯅꯣ ꯁꯣꯝꯁꯦ ꯁꯥꯏꯒꯤ ꯑꯦꯔꯤꯌꯥꯁꯤꯗꯒꯤ ꯑꯣꯏꯕꯤꯔꯕ꯭ꯔꯣ ꯑꯗꯣ ꯑꯩ ꯀꯩꯅꯣ ꯑꯗꯨꯝ ꯀꯩꯅꯣꯝꯇ ꯍꯥꯏꯗꯤ ꯑꯩꯁꯦ ꯃꯐꯝꯁꯤꯗ ꯀꯣꯏꯕ ꯂꯥꯛꯄ ꯃꯤꯅꯦꯕ ꯑꯗꯨꯅ ꯃꯅꯤꯄꯨꯔꯒꯤ ꯃꯔꯝꯗꯁꯨ ꯀꯩꯀꯩꯅꯣ ꯈꯔ ꯈꯪꯖꯅꯤꯡꯕ ꯍꯣꯏ ꯑꯗꯣ ꯀꯩꯅꯣ ꯍꯥꯏꯗꯤ ꯍꯧꯖꯤꯛ ꯀꯥꯟꯁꯤꯕꯨ ꯀꯃꯥꯏꯅ ꯀꯃꯥꯅꯏ ꯇꯧꯔꯤꯒꯦ ꯁꯥꯏꯁꯤꯕꯨ ꯍꯥꯏꯗꯤ ꯂꯥꯟ ꯅꯨꯡ ꯇꯧꯕ ꯃꯇꯝꯁꯦ ꯍꯥꯏꯗꯤ ꯀꯃꯥꯏꯅ ꯀꯔꯤ ꯀꯔꯤ ꯀꯃꯥꯏꯅ ꯀꯃꯥꯏꯅ ꯇꯧꯅꯔꯤꯒꯦ ꯍꯣꯏ

ꯎꯝ ꯍꯥꯏꯗꯤ ꯑꯗꯨꯝ ꯑꯗꯨꯝ ꯌꯥꯕ꯭ꯔꯥ ꯀꯃꯥꯏ ꯇꯧꯒꯦ ꯏꯔꯥꯡ ꯍꯥꯏꯗꯤ ꯂꯥꯟꯒꯤ ꯁꯥꯏ ꯇꯧꯕ꯭ꯔꯥꯕ ꯏꯔꯥꯡꯁꯦ ꯎꯝ ꯑꯗꯣ ꯍꯥꯏꯗꯤ ꯀꯥꯡꯒꯤ ꯃꯇꯥꯡꯗ ꯑꯗꯨꯝ ꯍꯥꯏꯐꯦꯠ ꯁꯝꯂꯞꯅ ꯍꯥꯏꯕꯤꯔꯛꯎꯅꯦ

ꯀꯥꯡꯁꯦ ꯑꯌꯥꯝꯕꯅ ꯕꯥꯃꯣꯟꯅ ꯇꯧꯔꯤꯔ ꯍꯥꯏꯗꯤ ꯑꯌꯥꯝꯕꯅ ꯅꯠꯇꯦ ꯀꯥꯡꯁꯤ ꯕꯥꯃꯣꯟꯅ ꯇꯧꯏꯗꯅꯀꯣ ꯍꯥꯏꯗꯤ ꯃꯩꯇꯩꯅ ꯀꯩꯁꯨ ꯀꯥꯡ ꯆꯤꯡꯅꯗꯦꯕ ꯕꯥꯃꯣꯟ ꯑꯣꯏꯕꯁꯤꯅ ꯀꯥꯡꯁꯤ ꯆꯤꯡꯅꯩ ꯍꯥꯏꯕ ꯑꯃ ꯇꯥꯖꯩꯕꯀꯣ ꯑꯩꯁꯨ ꯑꯗ ꯃꯣꯏꯅ ꯍꯥꯏꯅꯗꯤ ꯀꯃꯥꯏꯅ ꯇꯧꯔꯒ ꯆꯤꯡꯕꯅꯣ ꯃꯥꯒꯤ ꯃꯑꯣꯡ ꯃꯇꯧꯗꯣ ꯑꯝꯇ ꯍꯥꯏꯕꯤꯔꯛꯑꯣ ꯑꯗꯨꯃꯥꯏꯅ ꯑꯥ ꯍꯣꯏ

ꯎꯝ ꯑꯗꯣ ꯑꯗꯨꯝ ꯍꯣꯏ ꯁꯣꯝꯗꯤ ꯑꯗꯨꯝ ꯌꯥꯎꯕꯤꯕ ꯅꯠꯇ꯭ꯔꯣ ꯇꯧꯔꯗꯤ ꯎꯝ ꯍꯣꯏ ꯑꯗꯨꯗꯤ ꯌꯥꯝ ꯅꯨꯡꯉꯥꯏꯔꯦ ꯑꯗꯨꯗꯤ ꯃꯇꯨꯡ ꯑꯃꯨꯛ ꯐꯥꯎꯖꯔꯛꯀꯦ ꯍꯣꯏ ꯍꯣꯏ